ꯑꯩꯒꯤ ꯀꯣꯃ꯭ꯌꯨꯅꯤꯇꯤ ꯑꯩꯒꯤ ꯂꯩꯀꯥꯏꯗ ꯁꯥꯟꯅꯕꯒꯤ ꯍꯥꯏꯕꯁꯦ ꯌꯥꯝ ꯑꯦꯟꯀꯔꯦꯖ ꯇꯧꯅꯤꯡꯉꯦ ꯃꯔꯝꯗꯤ ꯑꯩꯈꯣꯏꯅ ꯁꯥꯟꯅꯕ ꯍꯩꯇꯅ ꯑꯩꯈꯣꯏꯅ ꯏꯗꯨꯀꯦꯁꯟꯁꯦ ꯑꯗꯨꯁꯨ ꯋꯥꯠꯂꯤ ꯍꯥꯏꯅꯁꯨ ꯈꯜꯂꯤ ꯂꯥꯏꯔꯤꯛ ꯂꯥꯏꯁꯨ ꯌꯥꯝ ꯍꯩꯔꯒ ꯁꯥꯟꯅꯕ ꯍꯩꯇꯦ ꯍꯥꯏꯕꯁꯨ ꯑꯗꯨꯁꯨ ꯑꯗꯨ ꯄꯥꯔꯠ ꯑꯣꯐ ꯏꯗꯨꯀꯦꯁꯟꯗ ꯁꯣꯟꯊꯔꯛꯄꯅꯤ ꯑꯗꯨꯕꯨ ꯂꯥꯏꯔꯤꯛ ꯂꯥꯏꯁꯨꯁꯨ ꯍꯩꯕ ꯁꯥꯟꯅꯕꯁꯨ ꯍꯩꯕ ꯍꯥꯏꯕꯁꯤ ꯏꯠꯁ ꯑ ꯄꯥꯔꯠ ꯑꯣꯐ ꯏꯗꯨꯀꯦꯁꯟ ꯍꯥꯏꯅ ꯑꯩꯒꯤ ꯇꯔꯞꯇꯒꯤ ꯑꯗꯨꯕꯨ ꯑꯩꯈꯣꯏꯒꯤ ꯔꯨꯔꯦꯜ ꯄꯤꯄꯜꯒꯤ ꯑꯗꯨ ꯑꯣꯄꯤꯅꯤꯌꯟꯗ ꯑꯗꯨꯝ ꯍꯥꯏꯖꯅꯤꯡꯉꯤ ꯑꯗꯨꯅ ꯍꯧꯖꯤꯛ ꯍꯧꯖꯤꯛꯀꯥꯟꯁꯦ ꯁꯥꯟꯅꯕ ꯃꯤꯅꯁꯨ ꯏꯅꯥ ꯌꯥꯝ ꯈꯨꯜꯂꯤ ꯁꯥꯟꯅꯕ ꯃꯤꯅꯁꯨ ꯏꯃꯨꯡ ꯄꯨꯕ ꯉꯝꯃꯤ ꯑꯗꯨꯕꯨ ꯑꯩꯈꯣꯏꯁꯤꯁꯤꯅ ꯊꯥꯛ ꯁꯥꯟꯅꯕꯗ ꯊꯋꯥꯏ ꯍꯛꯆꯥꯡ ꯐꯖꯅ ꯌꯥꯎꯗꯕꯒꯤ ꯃꯄꯨꯡ ꯐꯥꯗꯕꯒꯤ ꯑꯩꯈꯣꯏꯅ ꯁꯣꯟꯊꯔꯤꯁꯦ ꯑꯩꯈꯣꯏ ꯑꯗꯨꯗꯒꯤ ꯍꯧꯔꯛꯄꯅꯤ ꯑꯗꯨꯅ ꯑꯩꯈꯣꯏꯅ ꯇꯧꯒꯗꯕ ꯊꯕꯛ ꯑꯗꯨꯗꯤ ꯊꯋꯥꯏ ꯍꯛꯆꯥꯡ ꯌꯥꯎꯅ ꯅꯨꯡꯉꯥꯏꯅ ꯇꯧꯔꯒ ꯄꯥꯡꯊꯣꯛꯑꯒ ꯁꯥꯟꯅꯕꯗ ꯑꯣꯏꯔꯣ ꯀꯔꯤ ꯒꯦꯝꯗ ꯑꯣꯏꯔꯣ ꯏꯁꯄꯣꯔꯠꯇ ꯑꯣꯏꯔꯣ ꯍꯧꯖꯤꯛ ꯍꯧꯖꯤꯛꯁꯦ ꯑꯗꯨ ꯌꯥꯝ ꯀꯥꯟꯅꯕ ꯑꯃ ꯂꯩꯕꯅꯤ ꯑꯗꯨꯅ ꯇꯨꯡꯗ ꯂꯥꯛꯀꯗꯕ ꯃꯤꯁꯤꯡꯁꯦ ꯁꯥꯟꯅꯕꯁꯨ ꯇꯝꯃꯨ ꯂꯥꯏꯔꯤꯛ ꯂꯥꯏꯁꯨꯁꯨ ꯇꯝꯃꯨ ꯑꯗꯨꯅ ꯃꯤ ꯑꯣꯏꯖꯔꯣ ꯑꯗꯨ ꯃꯊꯛꯇ ꯑꯩꯈꯣꯏꯅ ꯍꯤꯡꯂꯤꯉꯩꯁꯤꯗ ꯅꯨꯡꯉꯥꯏꯅ ꯏꯃꯨꯡ ꯄꯨꯕ ꯌꯥꯕ ꯑꯃꯁꯨ ꯑꯣꯏꯁꯅꯨ ꯑꯗꯨꯅ ꯑꯩꯈꯣꯏ ꯍꯤꯡꯂꯤꯉꯩꯁꯤꯗ ꯑꯩꯈꯣꯏ ꯁꯥꯟꯅꯔꯒ ꯊꯋꯥꯏ ꯍꯛꯆꯥꯡ ꯌꯥꯎꯔꯒ ꯃꯤ ꯃꯌꯥꯝꯒꯤ ꯁꯦꯕꯥ ꯇꯧꯔꯒ ꯑꯩꯈꯣꯏ ꯍꯤꯡꯃꯤꯟꯅꯁꯤ ꯑꯩꯈꯣꯏꯅ ꯁꯥꯟꯅꯕꯗ ꯊꯥꯒꯠꯐꯝ ꯊꯣꯛꯏ ꯑꯗꯨ ꯑꯩꯈꯣꯏꯒꯤ ꯃꯤꯠꯅ ꯌꯦꯡꯕ ꯄꯦꯟꯕ ꯑꯩꯈꯣꯏꯅ ꯌꯦꯡꯕ ꯅꯨꯡꯉꯥꯏꯕ ꯍꯥꯏꯕꯁꯤ ꯒꯦꯝ ꯑꯦꯟ ꯏꯁꯄꯣꯔꯠꯗꯤꯗꯁꯨ ꯌꯥꯝ ꯌꯥꯎꯕꯅꯦ ꯑꯗꯨꯅ ꯑꯩꯈꯣꯏꯁꯤ ꯅꯨꯡꯉꯥꯏꯅ ꯍꯤꯡꯅꯤꯉꯥꯏ ꯑꯗꯨ ꯐꯖꯅ ꯑꯩꯈꯣꯏ ꯇꯨꯡꯒꯤ ꯃꯤꯑꯣꯏꯁꯤꯡꯗ ꯁꯄꯣꯔꯠ ꯇꯧꯔꯒ ꯇ꯭ꯔꯦꯅꯤꯡ ꯄꯤꯍꯜꯂꯒ ꯃꯤ ꯑꯃ ꯑꯃ ꯑꯣꯏꯍꯟꯅꯤꯡꯉꯦ ꯍꯥꯏꯕꯁꯨ ꯑꯩ ꯍꯥꯏꯖꯅꯤꯡꯉꯦ